ꯍꯂꯣ ꯑꯩ ꯀꯩꯅꯣꯅꯦꯕ ꯑꯆꯥ ꯑꯊꯛ ꯈꯔ ꯑꯣꯔꯗꯔ ꯇꯧꯅꯤꯡꯕꯅꯦ ꯑꯗꯨ ꯑꯥ ꯍꯥꯟꯅꯁꯨ ꯑꯗꯨꯝ ꯂꯧꯅꯈ꯭ꯔꯕ ꯔꯦꯁꯇꯨꯔꯦꯟꯁꯤꯡ ꯍꯥꯏ ꯇꯥꯔꯦ ꯅꯣꯏꯅ ꯑꯗꯨꯗꯒꯤ ꯄꯥꯝꯕ ꯍꯥꯏ ꯇꯥꯔꯦ ꯃꯣꯏꯗꯣ ꯄꯣꯠꯇꯣ ꯃꯍꯥꯎ ꯂꯩꯕ ꯑꯗꯨ ꯐꯕ ꯀ꯭ꯋꯥꯂꯤꯇꯤ ꯀꯩꯀꯥꯗꯣ ꯍꯣꯏ ꯔꯦꯇꯤꯡ ꯐꯣꯔ ꯂꯩꯕ ꯐꯥꯏꯚ ꯂꯩꯕꯅ ꯂꯩꯗꯅꯀꯣ ꯍꯧꯖꯤꯛꯀꯥꯟꯗꯤ ꯊ꯭ꯔꯤ ꯄꯣꯏꯟ ꯐꯥꯏꯚ ꯂꯩꯕ ꯀꯥꯏꯅ ꯀ꯭ꯋꯥꯂꯤꯇꯤ ꯂꯩꯇꯕ ꯄꯣꯠꯁꯤꯡꯗꯨꯗꯤ ꯔꯦꯇꯤꯡꯁꯦ ꯑꯗꯨꯝ ꯅꯦꯝꯅ ꯄꯤꯅꯩꯑꯕ ꯃꯌꯥꯝꯅꯁꯨ ꯀ꯭ꯋꯥꯂꯤꯇꯤ ꯂꯩꯕꯗꯨꯅ ꯋꯥꯡꯅ ꯑꯗꯨꯝ ꯐꯥꯏꯚ ꯔꯦꯇꯤꯡꯒꯨꯝꯕ ꯄꯤ ꯐꯣꯔ ꯄꯣꯏꯟ ꯐꯥꯏꯚ ꯄꯤꯅꯩꯗꯅꯀꯣ ꯎꯝ ꯍꯣꯏ ꯆꯥꯅ ꯊꯛꯅꯕ ꯑꯆꯥꯄꯣꯠ ꯌꯨꯝꯒꯤ ꯁꯤꯖꯤꯟꯅꯉꯥꯏ ꯄꯥꯔꯇꯤ ꯏꯃꯥꯟꯅꯕ ꯃꯌꯥꯝ ꯄꯨꯟꯕꯒꯤ ꯁꯤꯖꯤꯟꯅꯉꯥꯏꯅꯤ ꯎꯝ ꯅꯈꯣꯏꯗ ꯅꯣꯂꯦꯖ ꯂꯩꯔꯝꯒꯅꯦꯅ ꯁꯨꯝ ꯇꯧꯔꯛꯄꯅꯤꯗ ꯑꯩ ꯁꯨꯝ ꯈꯪꯅꯤꯡꯗꯅ ꯀꯗꯥꯏ ꯀꯗꯥꯏꯗ ꯀꯔꯤ ꯐꯪꯉꯤ ꯑꯃꯗꯤ ꯃꯣꯏꯒꯤ ꯔꯦꯇꯤꯡꯁꯤꯡꯗꯣ ꯎꯝ ꯑꯗꯣ ꯃꯌꯥꯝꯅꯁꯨ ꯑꯗꯨꯝ ꯐꯩ ꯍꯥꯏꯅꯕ꯭ꯔꯣ ꯑꯗꯨꯏ ꯑꯣ ꯍꯥꯏꯅꯩꯌꯦꯕ ꯐꯔꯦꯅꯦ ꯑꯗꯨꯗꯤ ꯑꯩꯁꯨ ꯃꯈꯣꯏꯗꯒꯤ ꯂꯧꯔꯒꯦ ꯆꯥꯅꯕ ꯑꯥꯏꯇꯦꯝ ꯈꯔ ꯌꯥꯝꯃꯦ ꯑꯩꯈꯣꯏ ꯀꯨꯟꯃꯨꯛ ꯄꯨꯟꯒꯗꯕꯅꯦ ꯑꯗꯨꯒꯤ ꯂꯧꯒꯗꯕꯅꯦ ꯎꯝ ꯍꯣꯏ ꯍꯥꯏꯐꯦꯠꯄꯨꯗꯤ ꯍꯪꯉꯦ ꯌꯦꯡꯉꯦ ꯅꯦꯠꯇꯩ ꯒꯨꯒꯜꯗ ꯀꯩꯀꯥ ꯆꯪꯉꯒ ꯑꯗꯣ ꯔꯤꯚ꯭ꯌꯨꯗꯨ ꯑꯗꯨꯝ ꯐꯕ ꯈꯔꯕꯨꯗꯤ ꯎꯔꯦ ꯑꯗꯣ ꯅꯈꯣꯏꯅ ꯍꯛꯊꯦꯡꯅꯅ ꯂꯧꯔꯒ ꯆꯥꯕ ꯈꯣꯠꯄ ꯇꯧꯕꯅꯤꯅ ꯅꯈꯣꯏꯗꯒꯤꯁꯨ ꯑꯩ ꯄꯥꯎꯗꯣ ꯂꯧꯅꯤꯡꯕ ꯎꯝ ꯅꯣꯏꯅ ꯐꯩ ꯍꯥꯏꯔꯝꯅꯤꯅ ꯑꯩꯁꯨ ꯂꯧꯔꯒꯦ ꯃꯈꯣꯏꯗꯒꯤ ꯍꯣꯏ ꯐꯔꯦ ꯑꯗꯨꯗꯤ ꯑꯩ ꯂꯧꯒꯗꯕ ꯑꯥꯏꯇꯦꯝꯁꯤꯡꯗꯨ ꯑꯗꯨꯝ ꯂꯤꯁ ꯇꯧꯊꯣꯛꯑꯒ ꯃꯈꯣꯏꯗ ꯑꯗꯨꯝ ꯍꯥꯏꯔꯒ ꯑꯗꯨꯃꯥꯏꯅ ꯇꯧꯔꯒ ꯂꯧꯔꯒꯦ ꯑꯗꯨꯅ ꯈꯔ ꯐ꯭ꯔꯦꯁ ꯑꯣꯏꯕ ꯄꯤꯕꯤꯌꯨꯅ ꯑꯗꯨꯃꯥꯏꯅ ꯍꯥꯏꯔꯒꯦ ꯑꯩ ꯐꯔꯦ ꯐꯔꯦ ꯌꯥꯝ ꯅꯨꯡꯉꯥꯏꯔꯦ ꯐꯔꯦ ꯐꯔꯦ